ꯍꯂꯣ ꯁꯣꯝ ꯐꯣꯟ ꯂꯧꯒꯅꯤ ꯍꯥꯏꯕꯗꯨ ꯑꯩꯒꯤ ꯗꯨꯀꯥꯟꯗ ꯐꯣꯟ ꯐꯖ ꯐꯖꯔꯕ ꯑꯄꯥꯝꯕ ꯐꯣꯟ ꯂꯩꯕꯤꯒꯅꯤ ꯀꯩ ꯐꯣꯟ ꯄꯥꯝꯕꯤꯒꯦ ꯁꯣꯝꯕꯣ ꯂꯩꯒꯅꯤ ꯂꯩꯒꯅꯤ ꯁꯣꯝꯒꯤ ꯑꯄꯥꯝꯕ ꯐꯣꯟ ꯈꯨꯗꯤꯡꯃꯛ ꯑꯩꯒꯤ ꯗꯨꯀꯥꯟꯗ ꯂꯩꯒꯅꯤ ꯍꯧꯖꯤꯛ ꯑꯩꯒꯤ ꯗꯨꯀꯥꯟꯗ ꯂꯩꯔꯤꯁꯦ ꯔꯦꯗꯃꯤ ꯖꯤꯌꯣꯃꯤ ꯑꯦꯝ ꯃꯥꯏ ꯖꯤꯌꯣꯃꯤ ꯑꯃꯗꯤ ꯁꯣꯅꯤ ꯁ꯭ꯄꯤꯌꯥ ꯁꯝꯁꯨꯡ ꯃꯣꯇꯣꯔꯣꯂꯥ ꯑꯁꯤꯅꯆꯤꯡꯕꯁꯤꯡꯁꯤ ꯑꯩꯒꯤ ꯗꯨꯀꯥꯟꯗ ꯐꯖ ꯐꯖꯔꯕ ꯑꯄꯥꯝꯕ ꯑꯍꯣꯡꯕ ꯂꯣꯏꯅ ꯂꯩꯒꯅꯤ ꯃꯐꯝꯁꯤ ꯑꯩꯈꯣꯏ ꯊꯧꯕꯥꯜ ꯖꯤꯂꯥꯗꯅꯤ ꯂꯥꯛꯑꯒ ꯌꯦꯡꯕꯤꯔꯣ ꯑꯗꯨꯒ ꯑꯗꯣꯝꯒꯤ ꯑꯄꯥꯝꯕ ꯈꯟꯕꯤꯔꯣ ꯑꯣ ꯐꯔꯦ ꯐꯔꯦ ꯊꯝꯖꯔꯒꯦ